ꯍꯣꯡꯂꯛꯂꯤꯕ ꯃꯥꯂꯦꯝ ꯑꯁꯤꯒꯤ ꯃꯇꯥꯡꯗ ꯑꯩꯒꯤ ꯋꯥꯈꯜꯂꯣꯟꯗꯤ ꯆꯥꯎꯈꯠꯂꯛꯄꯒꯤ ꯃꯇꯨꯡꯏꯟꯅ ꯑꯍꯣꯡꯕ ꯃꯌꯥꯝ ꯑꯃꯁꯨ ꯂꯥꯛꯑꯦ ꯑꯗꯨꯒ ꯇꯦꯛꯅꯣꯂꯣꯖꯤ ꯃꯇꯥꯡꯗ ꯍꯧꯖꯤꯛ ꯍꯥꯟꯅꯗꯤ ꯄꯥꯎ ꯆꯤꯊꯤꯗ ꯊꯥꯗꯣꯛ ꯊꯥꯖꯤꯟ ꯇꯧꯔꯝꯕꯗꯣ ꯍꯧꯖꯤꯛꯇꯤ ꯃꯣꯕꯥꯏꯜ ꯐꯣꯟ ꯁꯤꯖꯤꯟꯅꯗꯨꯅ ꯄꯥꯎ ꯐꯥꯎꯅꯔꯦ ꯃꯦꯁꯦꯁ ꯊꯥꯅꯗꯨꯅ ꯋꯥꯔꯤ ꯁꯥꯟꯅꯗꯨꯅ ꯑꯗꯨꯒ ꯂꯝꯕꯤ ꯊꯣꯡꯁꯨ ꯅꯍꯥꯟꯋꯥꯏꯗꯤ ꯀꯣꯏꯂꯥꯁ ꯊꯥꯔꯝꯗꯦ ꯍꯧꯖꯤꯛ ꯀꯣꯏꯂꯥꯁ ꯌꯥꯝꯅ ꯊꯥꯔꯦ ꯀꯣꯏꯂꯥꯁ ꯄꯨꯜꯂꯞ ꯂꯝꯕꯤ ꯈꯨꯗꯤꯡꯃꯛ ꯂꯣꯏꯅ ꯀꯣꯏꯂꯥꯁ ꯊꯥꯔꯦ ꯑꯗꯨꯒ ꯅꯍꯥꯜꯋꯥꯏꯗꯤ ꯁꯟꯒꯥꯔꯤ ꯑꯗꯨꯒ ꯔꯤꯛꯁꯣ ꯊꯧꯗꯨꯅ ꯀꯩꯅꯣ ꯇꯧꯔꯝꯃꯤ ꯆꯠꯊꯣꯛ ꯆꯠꯁꯤꯟ ꯇꯧꯔꯝꯃꯤ ꯍꯧꯖꯤꯛꯇꯤ ꯑꯣꯛꯇꯣ ꯊꯣꯛꯂꯛꯇꯨꯅ ꯆꯠꯊꯣꯛ ꯆꯠꯁꯤꯟ ꯇꯧꯔꯦ ꯒꯥꯔꯤ ꯏꯟꯖꯤꯟ ꯄꯥꯟꯕ ꯒꯥꯔꯤ ꯃꯌꯥꯝ ꯑꯃꯁꯨ ꯊꯣꯛꯂꯛꯇꯨꯅ ꯑꯗꯨꯒ ꯑꯔꯥꯞꯄ ꯃꯐꯝꯗ ꯆꯠꯅꯤꯡꯉꯁꯨ ꯍꯧꯖꯤꯛꯇꯤ ꯑꯦꯔꯣꯄ꯭ꯂꯦꯟ ꯇꯣꯡꯗꯨꯅ ꯆꯠꯄ ꯐꯪꯉꯦ